ꯍꯂꯣ ꯑꯩꯈꯣꯏꯒꯤ ꯐꯔꯅꯤꯆꯔ ꯑꯃ ꯐꯔꯅꯤꯆꯔ ꯁꯦꯠ ꯂꯩ ꯍꯥꯏꯕꯗꯨ ꯑꯩꯈꯣꯏꯒꯤ ꯃꯔꯨꯞ ꯇꯣꯝꯕ ꯅꯠꯇ꯭ꯔꯣ ꯃꯗꯨ ꯑꯩ ꯑꯃꯨꯛꯇ ꯎꯅꯖꯒꯦꯅ ꯂꯥꯛꯆꯕꯅꯤ ꯍꯧꯖꯤꯛ ꯍꯧꯖꯤꯛ ꯏꯆꯥ ꯑꯃ ꯂꯨꯍꯣꯡꯗꯧꯔꯤꯌꯦ ꯑꯗꯨꯒꯤ ꯀꯔꯤ ꯀꯔꯤꯁꯤ ꯈꯔ ꯌꯦꯡꯒꯦ ꯂꯥꯛꯄ ꯑ ꯍꯧꯖꯤꯛꯄꯨ ꯀꯌꯥ ꯀꯌꯥ ꯀꯃꯥꯏ ꯆꯠꯂꯤꯒꯦ ꯍꯥꯏꯕ ꯃꯃꯜ ꯃꯃꯜ ꯌꯥꯝꯕ ꯅꯠꯇ꯭ꯔꯁꯨ ꯃꯌꯥꯏ ꯑꯣꯏꯔꯞ ꯃꯌꯥꯝꯅ ꯌꯦꯡꯕ ꯌꯥꯕ ꯁꯤꯖꯤꯟꯅꯕ ꯌꯥꯕ ꯎꯝ ꯑꯣ ꯁꯤꯗ ꯂꯩꯔꯤꯕ ꯄꯣꯠꯁꯤꯡꯁꯤꯗ ꯁꯤꯒꯤ ꯗꯤꯖꯥꯏꯟ ꯗꯤꯖꯥꯏꯟ ꯇꯥꯔꯦꯅꯦ ꯑꯗꯨ ꯁꯤ ꯗꯤꯖꯥꯏꯟꯁꯤꯗ ꯑꯗꯨꯝ ꯇꯥꯔꯦꯕ ꯁꯤ ꯁꯤ ꯗꯤꯖꯥꯎꯟꯁꯤꯗꯅꯤ ꯍꯥꯏꯔꯤꯕ ꯃꯃꯜꯁꯦ ꯑ ꯍꯌꯦꯡ ꯇꯥꯊꯣꯛ ꯇꯥꯁꯤꯟ ꯍꯥꯏꯕ ꯑꯃꯗꯤ ꯌꯥꯒꯗ꯭ꯔ ꯑꯗꯨꯕꯨ ꯈꯔ ꯍꯣꯏ ꯑꯣ ꯊꯥ ꯑꯃꯔꯣꯝꯗꯤ ꯋꯥꯠꯂꯤ ꯍꯣꯏ ꯍꯥꯏꯕꯤꯌꯨ ꯁꯤ ꯂꯩ ꯎꯔꯤꯕꯁꯤ ꯈꯔ ꯍꯥꯏꯕꯤꯌꯨ ꯁꯤꯕꯨ ꯑꯩꯈꯣꯏꯅꯁꯨ ꯈꯟꯈꯤꯒꯦ ꯑꯗꯨ ꯀꯩꯒꯨꯝꯇ ꯍꯪꯖꯍꯧꯒꯦ ꯎꯁꯦ ꯑꯀꯪꯕ ꯉꯥꯛꯇ ꯅꯠꯇ꯭ꯔ ꯁꯤꯕꯣ ꯑꯣ ꯑꯣ ꯃꯁꯤꯗ ꯃꯃꯜꯁꯦ ꯇꯥꯊꯣꯛ ꯊꯥꯁꯤꯟ ꯌꯦꯡꯊꯣꯛ ꯌꯦꯡꯁꯤꯟ ꯇꯧꯔꯕꯗꯅꯤꯀꯣ ꯑꯗꯨꯒ ꯊꯥ ꯑꯃꯒꯤ ꯃꯅꯨꯡꯁꯤꯗ ꯅꯪꯗꯤ ꯅꯪꯍꯟꯕꯤꯔꯣ ꯎꯝ ꯍꯣꯏ ꯍꯣꯏ ꯍꯣꯏ ꯑꯦꯚꯥꯟꯁꯀꯗꯤ ꯑꯦꯚꯥꯟꯁꯀꯗꯤ ꯂꯧꯕꯤꯒꯗ꯭ꯔ ꯑꯦꯚꯥꯟꯁꯀꯗꯤ ꯈꯔ ꯊꯝꯃꯝꯃꯨ ꯍꯥꯏꯕ꯭ꯔ ꯑꯣ ꯎꯝ ꯑꯣ ꯐꯔꯦ ꯐꯔꯦ ꯐꯔꯦ ꯐꯔꯦ ꯐꯔꯦ ꯍꯣꯏ ꯑꯗꯨꯃꯥꯏ ꯇꯧꯔꯁꯦ ꯍꯣꯏ ꯍꯣꯏ ꯅꯨꯡꯉꯥꯏꯖꯔꯦ